ꯑꯩꯍꯥꯛꯅ ꯏꯕ ꯄꯥꯝꯕ ꯑꯗꯨꯕꯨ ꯆꯃꯝꯅꯕ ꯗꯤ ꯐꯥꯎꯋꯤ ꯃꯔꯝꯗꯤ ꯏꯕꯁꯤꯅ ꯃꯤꯑꯣꯏꯕꯗ ꯇꯞꯍꯜꯂꯤ ꯊꯕꯛ ꯍꯧꯖꯤꯛꯀꯥꯟ ꯃꯇꯝꯗꯗꯤ ꯊꯕꯛꯁꯤ ꯌꯥꯝ ꯑꯆꯤꯟꯕ ꯑꯣꯏꯔꯛꯄꯅ ꯑꯇꯞꯄ ꯄꯣꯠꯁꯤ ꯄꯥꯝꯅꯗꯦ ꯑꯗꯨꯒ ꯚꯥꯔꯠꯇ ꯇꯧꯍꯩꯗꯦ ꯍꯥꯏꯅ ꯂꯧꯕ ꯆꯦꯛꯁꯤꯟꯕ ꯃꯊꯧ ꯇꯥꯕ ꯃꯔꯝꯁꯤꯡꯗꯤ ꯚꯥꯔꯠꯀꯤ ꯃꯤꯑꯣꯏ ꯃꯤꯑꯣꯏꯁꯤꯡꯅ ꯑꯇꯣꯞꯄ ꯐꯨꯔꯨꯞꯀꯤ ꯍꯤꯟꯗꯨ ꯑꯃꯁꯨꯡ ꯑꯇꯣꯞ ꯑꯇꯣꯞꯄ ꯂꯩꯔꯤꯕ ꯂꯣꯜꯁꯤꯡ ꯗ ꯂꯣꯟꯅꯕ ꯄꯥꯝꯅꯗꯦ